ꯁꯣ ꯁꯨꯁꯨꯔꯣ ꯑꯣ ꯍꯟꯗꯛ ꯀꯥꯕꯒꯤꯗꯣ ꯑꯣ ꯀꯥꯁꯤ ꯌꯥꯏꯌꯦ ꯏꯌꯥꯗꯕꯨꯗꯤ ꯌꯥꯏꯗ ꯀꯔꯝ ꯀꯥꯟꯗ ꯇꯧꯁꯤꯒꯦ ꯑꯣ ꯌꯥꯔꯦ ꯌꯥꯔꯦ ꯍꯣꯏ ꯍꯣꯏ ꯐꯔꯦ ꯑꯗꯨꯗꯤ ꯍꯟꯗꯛꯀꯤ ꯆꯠꯄꯁꯨ ꯆꯠꯂꯁꯤ ꯀꯃꯥꯏꯅ ꯇꯧꯁꯦꯕ ꯑꯣ ꯄꯨꯕꯁꯦ ꯀꯩꯀꯩ ꯄꯨꯁꯤꯒꯦ ꯑꯣ ꯌꯨꯝꯗꯒꯤ ꯑꯣꯏꯅ ꯎꯝ ꯎꯝ ꯑꯣ ꯌꯨꯝꯗꯒꯤꯅ ꯊꯣꯡꯅꯕ ꯊꯣꯡꯅꯕ ꯄꯣꯠꯇꯣ ꯄꯨꯔꯒ ꯑꯣꯏꯅ ꯆꯠꯂꯕ ꯑꯗꯨꯅ ꯐꯗꯣꯏꯔꯣ ꯑꯗꯨꯅ ꯐꯗꯣꯏꯔꯣ ꯈꯪꯗꯦꯅꯦ ꯑꯩꯕꯣ ꯑꯗꯨꯅ ꯐꯗꯣꯏꯖꯥꯠꯂ ꯑꯗꯨ ꯍꯧꯖꯤꯛꯀꯤ ꯑꯩꯈꯣꯏꯅ ꯄꯨꯗꯧꯔꯤꯕ ꯄꯣꯠ ꯆꯩꯁꯤꯡꯗꯗꯤ ꯀꯩꯅꯣ ꯇꯧꯔꯣꯏꯗ꯭ꯔꯥ ꯎꯝ ꯆꯠꯄꯗꯤ ꯀꯅꯥ ꯀꯅꯥ ꯆꯠꯁꯦꯕ ꯑꯣ ꯑꯗꯨꯗꯤ ꯑꯩꯈꯣꯏ ꯃꯤ ꯀꯌꯥꯃꯨꯛ ꯑꯣꯏꯗꯣꯏꯖꯥꯠꯅꯣ ꯅꯍꯥꯟꯃꯨꯛꯀꯤꯗꯨ ꯃꯤ ꯀꯌꯥꯃꯨꯛꯅꯣ ꯀꯥꯎꯈ꯭ꯔꯦꯅꯦ ꯑꯩꯕꯣ ꯎꯝ ꯑꯗꯨ ꯍꯧꯖꯤꯛ ꯅꯣꯡ ꯆꯤꯡꯒꯤ ꯐꯤꯕꯝꯁꯦ ꯈꯔꯕꯨꯗꯤ ꯀꯩꯅꯣ ꯇꯧꯋꯦ ꯍꯥꯏꯕꯨ ꯑꯩꯈꯣꯏꯁꯦ ꯔꯦꯟꯀꯣꯠꯀꯨꯝꯕ ꯈꯔ ꯄꯥꯏꯁꯟꯈꯤꯗ꯭ꯔ ꯀꯩꯅꯣꯒꯨꯝꯕ ꯗꯝꯕꯨꯔꯒꯨꯝꯕ ꯑꯣ ꯑꯗꯨꯗꯤ ꯃꯣꯏ ꯃꯌꯥꯝꯗꯣ ꯄꯥꯎ ꯐꯥꯎꯅꯔꯁꯤꯀꯣ ꯑꯗꯨꯒ ꯀꯩꯀꯩ ꯄꯨꯅꯔꯛꯄꯗꯨꯃ ꯍꯥꯏꯅꯔꯕ ꯑꯗꯨꯒ ꯑꯉꯥꯡ ꯅꯨꯄꯤ ꯑꯩ ꯋꯥꯈꯟꯗꯗꯤ ꯑꯉꯥꯡ ꯅꯨꯄꯤꯁꯦ ꯌꯥꯎꯁꯟꯁꯦ ꯍꯥꯏꯔ ꯀꯃꯥꯏ ꯇꯧꯁꯤꯒꯦ ꯑꯣ ꯑꯗꯨꯅ ꯐꯔꯗ꯭ꯔꯥ ꯑ ꯑꯗꯨ ꯃꯣꯏ ꯌꯥꯅꯔꯛꯀꯗꯣꯏꯖꯥꯠꯂꯥ ꯑꯇꯣꯞꯄ ꯌꯥꯎꯅꯔꯤꯕ ꯀꯥꯡꯕꯨꯁꯤꯡꯗ ꯀꯔꯤ ꯍꯥꯏ ꯑꯣ ꯃꯣꯏ ꯇꯧꯔꯝꯃꯣ ꯑꯗꯨꯒ ꯃꯣꯏꯁꯦ ꯑꯗꯨ ꯆꯤꯡ ꯀꯥꯕꯗꯣ ꯀꯔꯤ ꯈꯣꯡꯎꯞꯀꯁꯤꯗꯤ ꯈꯔ ꯐꯕ ꯑꯃ ꯄꯥꯏꯗꯗꯤ ꯀꯩꯅꯣ ꯇꯧꯗ꯭ꯔꯗꯤ ꯌꯥꯔꯔꯣꯏꯀꯣ ꯈꯣꯡꯎꯞꯀꯨꯝꯕꯗꯣ ꯈꯔ ꯎꯝ ꯑꯧ ꯃꯃꯥꯡꯒꯤꯗꯣ ꯑꯩ ꯈꯔ ꯇꯣꯡꯕꯗꯣ ꯈꯔ ꯅꯨꯡꯉꯥꯏꯈꯤꯗꯦꯕꯀꯣ ꯑꯗꯨꯗꯨꯅ ꯑꯗꯨꯃꯥꯏꯅ ꯇꯧꯔꯒ ꯇꯧꯕꯅ ꯐꯗꯧ ꯃꯥꯜꯂꯦꯀꯣ ꯑꯧ ꯑꯗꯒꯤꯗꯤ ꯍꯥꯄꯦꯟꯒꯨꯝꯕ ꯑꯃ ꯁꯦꯠꯈꯤꯕꯅꯗꯤ ꯐꯔꯅꯤꯀꯣ ꯑꯗꯨꯅꯁꯨ ꯅꯨꯡꯁꯥꯁꯦ ꯁꯥꯁꯨ ꯁꯥꯒꯠꯂꯛꯑꯕꯅꯤꯅ ꯑꯗꯣ ꯀꯥꯕ ꯆꯠꯄꯗꯣ ꯈꯔ ꯉꯟꯅ ꯆꯠꯈꯤꯕꯅꯗꯤ ꯐꯩꯀꯣ ꯑꯍꯤꯡ ꯈꯔ ꯀꯩꯅꯣ ꯇꯧꯔꯛꯄꯩꯗꯨꯗ ꯑꯗꯨꯅ ꯐꯗꯧ ꯃꯥꯜꯂꯦ ꯈꯔ ꯉꯟꯅ ꯀꯥꯈꯤꯕ ꯅꯠꯇꯗꯤ ꯅꯨꯡꯁꯥ ꯁꯥꯒꯠꯂꯛꯑꯗꯤ ꯑꯃꯨꯛ ꯐꯔꯛ ꯇꯥꯅꯦꯕ ꯋꯥꯡꯁꯨ ꯋꯥꯡꯕꯅꯤ ꯆꯤꯡꯒꯗꯣ ꯎꯝ ꯈꯪꯗꯦꯅꯦ ꯑꯉꯥꯡꯈꯩꯗꯨꯕꯨ ꯑꯃꯨꯛ ꯄꯨꯕꯤꯗ꯭ꯔꯒ ꯑꯃꯨꯛ ꯅꯨꯡꯉꯥꯏꯔꯣꯏꯗꯣꯏꯔ ꯈꯪꯗꯦꯅꯦ ꯇꯧꯔꯤꯁꯤ ꯎꯝ ꯋꯥꯗꯤ ꯋꯥꯕꯅꯦꯕꯀꯣ ꯑꯗꯨ ꯑꯃꯨꯛ ꯃꯣꯏꯗꯣ ꯄꯨꯕꯤꯗꯦꯅ ꯑꯃꯨꯛ ꯁꯥꯎꯗꯣꯏꯖꯥꯠꯂ ꯈꯪꯗꯦꯅꯦ ꯇꯧꯔꯤꯁꯦ ꯎꯝ ꯑꯗꯨ ꯅꯣꯡꯃ ꯈꯛꯇꯅꯤꯅ ꯑꯃꯨꯛ ꯄꯨꯔꯁꯤꯔꯥꯅꯁꯨ ꯈꯜꯂꯤꯕ ꯇꯧꯔꯤꯁꯦ ꯑꯃꯨꯛ ꯅꯨꯡꯉꯥꯏꯇ꯭ꯔꯤꯕ ꯋꯥꯗꯤ ꯋꯥꯕ ꯑꯗꯣ ꯑꯩꯈꯣꯏ ꯈꯔ ꯇꯧꯅꯔꯒ ꯉꯍꯥꯛ ꯄꯝꯅꯔꯁꯨ ꯀꯩꯅꯣ ꯇꯧꯅꯔꯁꯨ ꯇꯧꯔꯒ ꯉꯍꯥꯛ ꯄꯨꯕꯤꯔꯁꯤꯔ ꯈꯪꯗꯦꯅꯦ ꯑꯩꯕꯣ ꯑꯣ ꯑꯗꯨꯅꯤ ꯃꯣꯏ ꯑꯃꯨꯛ ꯊꯝꯕꯤꯔꯝꯕꯗꯣ ꯅꯨꯡꯉꯥꯏꯇꯦ ꯍꯥꯏꯗꯤ ꯅꯣꯡꯃꯗ ꯉꯍꯥꯛꯇꯪ ꯆꯠꯂꯨꯔꯒ ꯑꯌꯨꯛꯇ ꯆꯠꯂꯨꯔꯒ ꯍꯜꯂꯛꯀꯗꯕꯅꯤꯅꯕꯀꯣ ꯂꯦꯛꯇꯧ ꯅꯠꯇꯕꯅꯤꯅ ꯑ ꯑ ꯑꯗꯨꯃꯥꯏꯅ ꯑꯃꯨꯛ ꯈꯜꯂꯤꯕ ꯎꯝ ꯑꯗꯩ ꯅꯨꯄꯥꯃꯆꯥꯁꯨ ꯈꯔ ꯌꯥꯎꯗꯣꯏꯅꯤꯅꯀꯣ ꯑ ꯈꯔ ꯋꯥꯔꯛꯄꯀꯥꯟꯗ ꯈꯔ ꯁꯦꯟꯅꯕꯤꯔꯒ ꯎꯝ ꯅꯨꯡꯗꯤ ꯅꯨꯡꯉꯥꯏꯈꯤꯝꯅꯤ ꯃꯃꯥꯡꯒꯤ ꯀꯥꯕꯗꯣ ꯋꯥꯅꯨꯡꯉꯥꯏꯗꯨꯅꯦꯕ ꯎꯝ ꯋꯥꯅꯨꯡꯉꯥꯏꯕꯕꯨꯗꯤ ꯋꯥꯅꯨꯡꯉꯥꯏ ꯑꯣꯏꯈꯤꯕꯅꯦꯕ ꯍꯟꯗꯛꯁꯨ ꯑꯗꯨꯃꯥꯏꯅ ꯈꯔ ꯅꯨꯡꯉꯥꯏꯔꯗꯤ ꯐꯅꯤ ꯂꯥꯡꯕ ꯈꯣꯠꯄꯗꯣꯀꯣ ꯑꯗꯨ ꯀꯩꯅꯣ ꯇꯧꯅꯕ ꯏꯁꯩ ꯇꯥꯅꯕ ꯑꯩꯈꯣꯏ ꯏꯁꯄꯤꯀꯔꯒꯨꯝꯕ ꯑꯃ ꯍꯥꯞꯆꯟꯈꯤꯁꯤꯔ ꯎꯝ ꯑꯧ ꯑꯗꯨꯅ ꯍꯧꯖꯤꯛꯀꯤ ꯏꯁꯄꯤꯀꯔꯗꯨꯃ ꯍꯥꯞꯆꯜꯂꯕꯀꯣ ꯏꯁꯄꯤꯀꯔꯗꯣ ꯀꯅꯥ ꯀꯅꯥ ꯂꯩꯖꯥꯠꯅꯣ ꯑꯩꯗꯤ ꯈꯪꯗ꯭ꯔꯦꯅꯦ ꯑꯣ ꯅꯪ ꯑꯣ ꯑꯣ ꯌꯥꯏ ꯌꯥꯏ ꯑꯗꯨꯗꯤ ꯑꯗꯨ ꯄꯥꯏꯔꯛꯑꯣ ꯑꯗꯨꯒ ꯍꯥ ꯑꯣ ꯍꯣꯏ ꯍꯣꯏ ꯌꯥꯏ ꯑꯗꯨꯗꯤ ꯌꯥꯏ ꯑꯗꯨꯒ ꯏꯁꯩꯒꯗꯣ ꯈꯔ ꯅꯨꯡꯉꯥꯏ ꯅꯨꯡꯉꯥꯏꯕꯗꯣ ꯈꯔ ꯍꯥꯞꯄꯣ ꯑꯗꯨꯕꯨꯗꯤ ꯏꯁꯩꯗꯨꯕꯨꯗꯤ ꯑꯥꯗ ꯑꯗꯨꯝ ꯀꯩꯅꯣ ꯇꯧ ꯌꯥꯏꯅꯤꯗ ꯌꯨꯇ꯭ꯌꯨꯕꯇꯒꯤ ꯑ ꯑ ꯊꯥꯔꯒ ꯑꯗꯨꯝ ꯌꯦꯡꯉ ꯌꯥꯔꯅꯤꯗ ꯇꯥꯔꯒ ꯌꯥꯔꯅꯤ ꯑꯉꯥꯡꯒꯩꯁꯨ ꯈꯔ ꯅꯨꯡꯉꯥꯏꯖꯅꯕ ꯑꯉꯥꯡꯈꯩꯒꯤꯁꯨ ꯃꯣꯏꯒꯤ ꯗ꯭ꯔꯣꯋꯤꯡꯒꯨꯝꯕ ꯌꯦꯛꯅꯕ ꯈꯔ ꯄꯥꯏꯁꯟꯕꯤꯔꯒ ꯑꯗꯥꯏ ꯆꯤꯡꯗꯨꯗ ꯐꯝꯍꯜꯂꯒ ꯗ꯭ꯔꯣꯋꯤꯡꯒꯨꯝꯕ ꯈꯔ ꯑ ꯑ ꯑ ꯗ꯭ꯔꯣꯋꯤꯒꯨꯝꯕ ꯌꯦꯛꯅꯕꯩ ꯀꯩꯅꯣꯗꯣ ꯄꯨꯕꯤꯔꯒ ꯈꯣꯠꯂꯒ ꯃꯣꯏꯁꯨ ꯑꯗꯨꯃꯥꯏ ꯁꯥꯟꯅꯖ ꯂꯩꯖꯅꯤꯗꯅꯀꯣ ꯑꯉꯥꯡ ꯄꯨꯕꯩꯁꯦ ꯑꯗꯨꯝ ꯅꯨꯡꯗꯤ ꯅꯨꯡꯉꯥꯏꯔꯒ ꯀꯥꯊꯣꯛ ꯀꯥꯁꯤꯟꯗꯨꯗ ꯅꯨꯡꯉꯥꯏꯇꯕꯩ ꯋꯥꯅꯦꯕ ꯑꯥ ꯌꯧꯔꯒꯕꯨꯗꯤ ꯐꯕ ꯎꯝ ꯎꯝ ꯎꯝ ꯎꯝ ꯑꯗꯨꯅꯦ ꯑ ꯃꯐꯝꯗꯨ ꯌꯧꯔꯒꯗꯤ ꯑꯃꯨꯛ ꯅꯨꯡꯉꯥꯏꯗꯣꯏꯕ ꯑꯉꯥꯡꯈꯩꯗꯣ ꯑꯗꯨ ꯅꯠꯇ ꯒ꯭ꯌꯥꯟ ꯇꯥꯗꯦꯃꯣꯏ ꯄꯨꯕꯤꯗ꯭ꯔꯗꯤ ꯑꯃꯨꯛ ꯅꯨꯡꯉꯥꯏꯔꯣꯏꯕ ꯑꯣ ꯑꯣ ꯍꯣꯍꯣ ꯌꯥꯏ ꯅꯪꯁꯨ ꯅꯪꯒꯤ ꯀꯩꯅꯣ ꯇꯧꯕꯗꯣ ꯑꯗꯨ ꯍꯥꯏꯅꯔꯣ ꯑꯩꯁꯨ ꯁꯣꯝꯒꯤꯁꯦ ꯍꯥꯏꯈ꯭ꯔꯒꯦ ꯑꯗꯨꯒ ꯄꯣꯠꯇꯨ ꯄꯨꯅꯔꯛꯄꯩꯗꯨꯅ ꯀꯔꯤ ꯀꯔꯤ ꯄꯨꯅꯁꯤꯒꯦ ꯈꯣꯠꯁꯤꯒꯦꯗꯣ ꯑꯗꯨ ꯍꯥꯏꯅꯔꯁꯦ ꯑꯥ ꯑꯥ ꯍꯥꯏꯗꯤ ꯈꯔ

ꯍꯣꯏ ꯌꯥꯏ ꯌꯥꯏ ꯑꯗꯨꯃꯥꯏ ꯇꯧꯅꯔꯁꯤ ꯑꯗꯨꯗꯤ ꯅꯪꯁꯨ ꯅꯪꯒꯤ ꯀꯩꯅꯣ ꯇꯧꯕꯗꯣ ꯑꯅꯛꯄꯈꯩꯗꯣ ꯍꯥꯏꯈ꯭ꯔꯣ ꯑꯩꯁꯨ ꯁꯣꯝꯒꯤꯗꯣ ꯍꯥꯏꯈ꯭ꯔꯒꯦ ꯑꯗꯨꯒ ꯑꯩꯈꯣꯏ ꯄꯨꯟꯅ ꯀꯩꯅꯣ ꯇꯧꯔꯒ ꯄꯨꯡ ꯀꯌꯥ ꯊꯦꯡꯅꯁꯤꯒꯦꯗꯣ ꯑꯗꯣ ꯑꯩꯈꯣꯏꯅ ꯆꯧꯔꯥꯛꯄ ꯑꯃ ꯄꯨꯡ ꯃꯔꯤ ꯃꯈꯥꯏ ꯑꯗꯨꯋꯥꯏꯗꯒꯤ ꯀꯩꯅꯣ ꯇꯧꯔꯁꯤꯔꯣ ꯊꯣꯛꯅꯔꯁꯤꯔ ꯑ ꯑ ꯍꯣꯏ ꯍꯣꯏ ꯑꯗꯨꯃꯥꯏꯅ ꯇꯧꯔꯁꯤ ꯌꯥꯝ ꯐꯅꯤ ꯍꯣꯏ ꯑꯗꯨꯃꯥꯏ ꯇꯧꯔꯁꯤ ꯑꯗꯨꯃꯥꯏ ꯁꯤꯜꯂꯁꯤ ꯎꯝ ꯎꯝ ꯎꯝ ꯎꯝ ꯍꯣꯏ ꯍꯣꯏ ꯐꯔꯦ ꯐꯔꯦ ꯎꯝ ꯎꯝ ꯎꯝ ꯎꯝ ꯎꯝꯎꯝ ꯊꯝꯃꯣ ꯊꯝꯃꯣ ꯑ